ꯑꯧ ꯃꯥꯅꯦ

ꯐꯔꯁꯇ ꯕꯖꯦꯠ ꯐ꯭ꯔꯦꯟꯂꯤ ꯋꯦꯗꯤꯡ ꯀꯩꯅꯣ ꯑꯃ ꯂꯩꯖꯔꯦꯀꯣ ꯑꯩꯒꯤ ꯑꯗꯨꯒ ꯈꯤꯇꯪ ꯄ꯭ꯔꯤꯃ꯭ꯌꯤꯝ ꯋꯦꯗꯤꯡ ꯄ꯭ꯂꯥꯅꯤꯡ ꯍꯥꯏꯇꯥꯔꯦꯀꯣ ꯑꯅꯤ ꯊꯣꯛꯅ ꯂꯩꯌꯦ ꯑꯗꯨꯒ ꯊꯤꯝꯒꯤ ꯃꯇꯨꯡ ꯏꯟꯅꯁꯨ ꯂꯩꯌꯦ ꯊꯤꯝꯁꯦ ꯀꯃꯥꯏꯅ ꯇꯧꯅꯤ ꯌꯥꯝ ꯁꯤꯝꯄꯜ ꯑꯣꯏꯕ ꯄꯥꯝꯕꯤꯕ꯭ꯔ ꯚꯤꯟꯇꯦꯖ ꯂꯨꯛꯇ ꯄꯥꯝꯕꯤꯕ꯭ꯔ ꯅꯠꯇ꯭ꯔꯒ ꯈꯇꯪ ꯀꯂꯔꯐꯨꯜ ꯑꯦꯟ ꯐꯦꯁꯇꯤꯕ ꯑꯣꯏꯕ ꯃꯑꯣꯡꯗ ꯄꯥꯝꯕꯤꯕ꯭ꯔ ꯑꯗꯨꯗꯤ ꯁꯣꯝꯅ ꯗꯤꯁꯀ꯭ꯔꯥꯏꯕ ꯇꯧꯕ ꯍꯥꯏꯕꯤꯌꯨꯅꯦ ꯑꯩꯉꯣꯟꯗ

ꯑꯥ ꯐꯪꯅꯤ ꯁꯣꯝꯒꯤ ꯋꯦꯗꯤꯡꯒꯤ ꯃꯇꯝꯗꯨꯃꯇꯪꯗꯤ ꯍꯥꯟꯅ ꯈꯪꯅꯤꯡꯏꯀꯣ ꯍꯥꯏꯕꯗꯤ ꯂꯩꯁꯦ ꯋꯤꯟꯇꯔ ꯁꯤꯖꯟ ꯐ꯭ꯂꯥꯎꯋꯔ ꯍꯥꯏꯕꯝꯒ ꯁꯝꯃꯔ ꯁꯤꯖꯟ ꯐ꯭ꯂꯥꯎꯋꯔ ꯍꯥꯏꯕꯝꯒ ꯂꯩꯌꯦꯕꯀꯣ ꯑꯗꯣ ꯊꯤꯝꯗꯨꯅ ꯁꯤꯝꯄꯜ ꯑꯦꯂꯤꯒꯦꯟ ꯍꯥꯏꯔꯒꯗꯤ ꯕꯦꯕꯤꯁ ꯕ꯭ꯔꯦꯗ ꯀꯨꯝꯕ ꯀꯦꯂꯥꯂꯤꯂꯤꯗꯨꯅ ꯇꯧꯔꯒ ꯑꯗꯨꯝ ꯒ꯭ꯔꯤꯟꯁ ꯈꯔ ꯍꯥꯞꯄ ꯇꯧꯕꯁꯨ ꯌꯥꯏ ꯑꯗꯨꯒ ꯏꯟꯗ꯭ꯌꯥꯟ ꯋꯦꯗꯤꯡ ꯄꯥꯝꯃꯒꯗꯤ ꯀꯂꯔꯐꯨꯜ ꯑꯣꯏꯕꯁꯨ ꯇꯧꯕꯗꯤ ꯌꯥꯅꯤꯀꯣ ꯁꯣꯝꯒꯤ ꯃꯣꯠꯇꯨꯃ ꯍꯥꯏꯕꯤꯌꯨꯅꯦ ꯎꯅꯕ ꯌꯥꯅꯤ ꯑꯗꯨꯒ ꯉꯁꯥꯏꯒꯤ ꯐ꯭ꯂꯥꯎꯋꯔ ꯍꯥꯏꯔꯛꯄꯗꯣ ꯐ꯭ꯂꯥꯎꯋꯔꯁꯤ ꯐ꯭ꯔꯦꯁ ꯐ꯭ꯂꯥꯎꯋꯔꯅ ꯇꯧꯕ ꯄꯥꯝꯕ꯭ꯔ ꯅꯠꯇ꯭ꯔꯒ ꯑꯥꯔꯇꯤꯐꯤꯁꯦꯜꯅ ꯇꯧꯕ ꯑꯗꯨꯒ ꯋꯦꯗꯤꯡ ꯕꯦꯅ꯭ꯌꯨꯁꯦ ꯁꯤꯁꯨ ꯑꯩ ꯈꯪꯅꯤꯡꯕꯉꯦꯕꯀꯣ ꯑꯥꯎꯠꯗꯣꯔꯗ ꯄ꯭ꯂꯥꯟ ꯇꯧꯕꯒꯤꯔ ꯅꯠꯇ꯭ꯔꯒ ꯏꯟꯗꯣꯔꯒꯨꯝꯕꯗ ꯇꯧꯒꯗ꯭ꯔ ꯑꯗꯨꯃꯁꯨ ꯈꯪꯅꯤꯡꯉꯦ ꯑꯗꯣ ꯎꯅꯔꯒ ꯑꯣꯏꯅ ꯁꯥꯟꯅꯕ ꯅ ꯐꯗꯣꯏꯗꯤ ꯃꯥꯜꯂꯦ ꯁꯤꯒꯤ ꯗꯤꯇꯦꯜ ꯑꯣꯏꯕ ꯗꯤꯁꯀꯁꯟꯁꯤꯗꯤ ꯐꯣꯟꯗꯗꯤ ꯈꯤꯇꯪ ꯅꯨꯡꯉꯥꯏꯔꯣꯏ ꯑꯩꯁꯨ ꯄꯦꯝꯐ꯭ꯂꯦꯠꯀꯨꯝꯕ ꯑꯩꯒꯤ ꯍꯥꯟꯅꯒꯤ ꯐꯣꯇꯣꯁꯀꯨꯝꯕ ꯑꯥꯎꯠꯗꯣꯔ ꯋꯦꯗꯤꯡꯒꯤ ꯀꯩꯅꯣ ꯈꯔ ꯂꯩꯖꯩꯑꯕꯀꯣ ꯀꯦꯇꯦꯂꯣꯒ ꯍꯥꯏꯇꯥꯔꯦ ꯑꯗꯣ ꯁꯣꯝꯗ ꯎꯠꯂꯒ ꯗꯤꯁꯀꯁ ꯇꯧꯕꯗꯤ ꯑꯗꯨꯅ ꯍꯦꯟꯅ ꯅꯨꯡꯉꯥꯏꯒꯗꯕ ꯃꯥꯜꯂꯦ

ꯑꯧ ꯑꯥ ꯌꯥꯅꯤ ꯑꯩ ꯑꯗꯨꯝ ꯑꯦꯕꯥꯏꯂꯦꯕꯜ ꯑꯣꯏꯌꯦ ꯑꯗꯨꯕꯨ ꯁꯣꯝꯅ ꯑꯃꯨꯛꯇꯪ ꯋꯥꯟ ꯗꯦ ꯑꯍꯦꯗ ꯅꯠꯇ꯭ꯔꯒ ꯂꯥꯛꯇ꯭ꯔꯤꯉꯩ ꯋꯥꯟ ꯑꯥꯋꯔ ꯑꯍꯦꯗꯇ ꯑꯃꯨꯛꯇꯪ ꯑꯩꯉꯣꯟꯗ ꯀꯣꯜ ꯇꯧꯕꯤꯔꯑꯒꯗꯤꯅꯦ ꯑꯩꯉꯣꯟꯗ ꯍꯥꯏꯕꯗꯤ ꯁꯣꯝꯗꯁꯨ ꯐꯖꯅ ꯀꯃꯥꯏꯅ ꯍꯥꯏꯅꯤ ꯑꯩꯒꯤ ꯑꯕꯥꯏꯕꯤꯂꯤꯇꯤꯗꯨ ꯎꯠꯄ ꯉꯝꯒꯅꯤ ꯑꯗꯨꯅ ꯑꯩꯉꯣꯟꯗ ꯑꯃꯨꯛꯇꯪꯗꯤ ꯄ꯭ꯔꯥꯏꯌꯔ ꯑꯣꯏꯅ ꯄꯥꯎ ꯐꯥꯎꯕꯤꯔꯛꯎꯅꯦ ꯑꯗꯨꯗꯤ ꯑꯣꯀꯦ ꯊꯦꯡꯛ ꯌꯨ